ꯑꯩꯅꯅꯦ ꯃꯤꯁꯣꯗꯒꯤꯅꯦ ꯂꯣꯇꯁꯀꯤ ꯐꯦꯁ ꯀ꯭ꯔꯤꯝ ꯑꯃ ꯀꯛꯑꯦꯕ ꯃꯗꯨ ꯇꯩꯕꯗ ꯌꯥꯝ ꯅꯨꯡꯉꯥꯏꯇꯦ ꯃꯥꯏꯁꯨꯅꯦ ꯈ꯭ꯔꯪ ꯈ꯭ꯔꯪ ꯂꯥꯎꯏ ꯀꯝꯄ꯭ꯂꯦꯛꯁꯟꯁꯨ ꯃꯝꯁꯤꯜꯂꯛꯑꯦ ꯃꯣꯏꯅꯗꯤꯅꯦ ꯑꯦꯁ ꯄꯤ ꯑꯦꯐ ꯌꯥꯎꯋꯦꯅ ꯍꯥꯏ ꯑꯗꯣ ꯀꯔꯤꯁꯨ ꯀꯥꯟꯗꯦ ꯏꯐꯦꯛꯇꯤꯞ ꯑꯣꯏꯗꯦ ꯃꯃꯜꯁꯨꯅꯦ ꯌꯥꯝ ꯇꯥꯡꯏ ꯀ꯭ꯋꯥꯟꯇꯤꯇꯤꯅ ꯏꯌꯥꯎ ꯌꯥꯎꯗꯦ ꯌꯥꯝꯗꯦ ꯗꯦꯂꯤꯚꯔꯤꯁꯨ ꯌꯥꯝ ꯅꯨꯡꯉꯥꯏꯇꯦꯗ ꯗꯦꯂꯤꯚꯔꯤ ꯕꯣꯏꯅꯦꯅ ꯇꯧꯔꯤꯗꯨꯅ ꯑꯦꯛꯁꯇ꯭ꯔꯥ ꯄꯩꯁꯥ ꯄꯤꯌꯣꯅ ꯍꯥꯏ ꯄꯤꯗ꯭ꯔꯒꯅ ꯄꯣꯠ ꯄꯤꯔꯣꯏ ꯍꯥꯏ ꯑꯗ ꯑꯩꯁꯨ ꯄꯣꯠ ꯂꯧꯅꯤꯡꯗꯅ ꯑꯗꯨꯝ ꯄꯩꯁꯥ ꯈꯔ ꯄꯤꯔꯒ ꯂꯧꯍꯧꯔꯦ ꯗꯦꯂꯤꯚꯔꯤ ꯗꯦꯠꯇꯨꯁꯨꯅꯦ ꯌꯥꯝ ꯊꯦꯡ ꯊꯦꯡꯅ ꯂꯥꯛꯏ ꯃꯣꯏꯅ ꯍꯥꯏꯕ ꯃꯇꯝꯗꯨꯗꯒꯤ ꯃꯤꯁꯣꯗꯒꯤꯅꯦ ꯀꯣꯁꯃꯦꯇꯤꯛ ꯑꯥꯏꯇꯦꯝꯁꯦ ꯁꯨꯛꯂꯩ ꯂꯩꯕ ꯌꯥꯕ ꯖꯥꯠ ꯅꯠꯇꯦꯀꯣ